ꯃꯅꯤꯄꯨꯔꯗ ꯃꯃꯥꯡꯉꯩꯗꯒꯤ ꯆꯠꯅꯔꯤꯕ ꯏꯃꯨꯡ ꯃꯅꯨꯡꯒꯤ ꯑꯃꯁꯨꯡ ꯅꯨꯄꯤ ꯅꯨꯄꯥꯒꯤ ꯑꯣꯏꯕ ꯊꯧꯗꯥꯡꯁꯤꯡ ꯑꯁꯤ ꯅꯨꯄꯥꯅ ꯏꯃꯨꯡ ꯄꯨꯏ ꯅꯨꯄꯤꯅ ꯏꯃꯨꯡꯒꯤ ꯊꯕꯛ ꯇꯧꯋꯤ ꯍꯥꯏꯔꯤꯕꯁꯤ ꯊꯥꯏꯅꯒꯤ ꯆꯠꯅꯕꯤꯅꯤ ꯑꯗꯨꯕꯨ ꯍꯧꯖꯤꯛ ꯍꯧꯖꯤꯛ ꯆꯠꯅꯕꯤꯗꯗꯤ ꯅꯨꯄꯤ ꯅꯨꯄꯥꯁꯨ ꯆꯞ ꯃꯥꯟꯅꯕ ꯃꯤꯠꯌꯦꯡꯗ ꯌꯦꯡꯏ ꯅꯨꯄꯤꯅꯁꯨ ꯅꯨꯄꯤꯅꯁꯨ ꯊꯕꯛ ꯇꯧꯋꯤ ꯏꯃꯨꯡꯁꯨ ꯌꯦꯡꯁꯜꯂꯤ ꯅꯨꯄꯥꯁꯨ ꯊꯕꯛ ꯇꯧꯋꯤ ꯏꯃꯨꯡꯁꯨ ꯌꯦꯡꯁꯜꯂꯤ ꯑꯗꯨꯃꯥꯏꯅ ꯑꯅꯤꯃꯛꯇꯨꯒꯤ ꯆꯞ ꯃꯥꯟꯅꯕ ꯃꯤꯠꯌꯦꯡꯗ ꯌꯦꯡꯉꯒ ꯆꯞ ꯃꯥꯟꯅꯅ ꯏꯃꯨꯡ ꯑꯗꯨ ꯆꯥꯎꯈꯠꯅꯕ ꯁꯦꯝꯕ ꯆꯥꯎꯈꯠꯂꯛ ꯆꯥꯎꯈꯠꯅꯕ ꯊꯝꯕ ꯑꯁꯤꯅꯤ